ꯑꯩꯅ ꯊꯕꯛ ꯑꯃ ꯇꯧꯕꯗ ꯁꯤꯡꯅꯅꯤꯡꯉꯥꯏ ꯑꯣꯏꯅ ꯑꯃ ꯄꯜꯂꯕꯗꯀꯣ ꯄꯦꯟꯇꯤꯡ ꯂꯥꯏ ꯌꯦꯛꯄꯁꯤꯅꯦꯕꯀꯣ ꯑꯩ ꯂꯥꯏ ꯌꯦꯛꯄꯁꯤ ꯌꯥꯝꯅꯗꯤ ꯄꯥꯝꯖꯩꯑꯕ ꯌꯦꯛꯁꯨ ꯌꯦꯛꯑꯦꯕꯀꯣ ꯈꯔ ꯑꯗꯨ ꯍꯩꯕ ꯍꯩꯇꯕꯗꯤ ꯈꯪꯗꯦ ꯑꯩꯅ ꯄꯥꯝꯃꯨꯕꯗꯨꯒꯤ ꯃꯇꯨꯡ ꯏꯟꯅ ꯌꯦꯛꯆꯕꯅꯦꯕ ꯑꯗꯨ ꯀꯥꯟꯗ ꯌꯦꯛꯑꯦ ꯑꯩꯅ ꯌꯦꯛꯏꯕ ꯄꯣꯠꯁꯦ ꯀꯩꯅꯣ ꯇꯧ ꯍꯥꯏꯕꯗꯤ ꯀꯂꯔ ꯁꯪꯒꯦꯅ ꯈꯟꯕꯅꯦꯕ ꯀꯂꯔ ꯁꯪꯕꯁꯦ ꯑꯩꯁꯤ ꯀꯃꯥꯏꯅ ꯁꯪꯗꯣꯏꯅꯣ ꯈꯪꯗꯕ ꯋꯥꯇꯔ ꯀꯂꯔꯅ ꯁꯪꯕꯁꯤ ꯁꯨꯛꯍꯩ ꯍꯩꯇ꯭ꯔꯦꯕ ꯇꯥꯗ꯭ꯔꯦꯕ ꯍꯩꯇꯕꯒꯤ ꯋꯥꯇꯔ ꯀꯂꯔꯁꯦ ꯏꯁꯤꯡ ꯍꯦꯟꯕꯇꯥꯔꯁꯨ ꯀꯩꯗꯧꯏ ꯄꯦꯄꯔ ꯁꯦꯒꯥꯏꯕꯒꯨꯝꯕꯁꯦ ꯍꯥꯏꯕꯗꯤ ꯆꯦꯁꯤ ꯇꯠꯄꯒꯨꯝꯕꯁꯤ ꯊꯣꯛꯑꯦꯕꯀꯣ ꯑꯁꯤꯅ ꯍꯩꯇꯕꯒꯤ ꯑꯩꯉꯣꯟꯗ ꯌꯥꯝ ꯋꯥꯏ ꯑꯩꯅ ꯌꯥꯝ ꯄꯥꯝꯖꯅ ꯍꯥꯏꯕꯗꯤ ꯋꯥꯅ ꯂꯥꯏ ꯑꯃ ꯌꯦꯛꯑꯒ ꯀꯂꯔ ꯁꯪꯕꯀꯥꯟꯁꯦ ꯁꯦꯒꯥꯏꯊꯣꯛꯄꯒꯨꯝꯕꯁꯨ ꯌꯥꯎꯔꯦꯕꯀꯣ ꯈꯪꯗ꯭ꯔꯦꯗꯤ ꯃꯊꯪꯁꯤ ꯁꯨꯝ ꯇꯧ ꯀꯥꯟꯗ ꯑꯩꯒꯤ ꯏꯆꯦ ꯑꯃꯁꯦ ꯁꯤꯁꯦ ꯆꯠꯂꯒ ꯍꯪꯉꯦꯀꯣ ꯑꯦ ꯏꯆꯦꯁꯨ ꯂꯥꯏ ꯌꯦꯛꯄꯁꯦ ꯑꯩ ꯌꯥꯝꯅꯗꯤ ꯄꯥꯝꯖꯩ ꯑꯁꯨꯃꯥꯏꯅꯁꯨꯝ ꯌꯦꯛꯑꯦ ꯀꯃꯥꯏꯅ ꯇꯧꯕꯅꯣ ꯏꯆꯦꯅ ꯂꯥꯏ ꯌꯥꯛꯄꯁꯦ ꯁꯤꯅ ꯀꯃꯥꯏꯅ ꯇꯧꯔꯤꯅꯣ ꯃꯥꯒꯤ ꯃꯅꯥꯛꯁꯦ ꯆꯠꯂꯒ ꯍꯪꯏ ꯏꯆꯦꯗꯨꯅ ꯌꯥꯝ ꯐꯖꯅ ꯍꯥꯏꯕꯤꯔꯤ ꯑꯦ ꯅꯪꯒꯤ ꯄꯥꯏꯔꯤꯗꯣ ꯅꯪꯅ ꯁꯤꯖꯤꯟꯅꯔꯤꯕ ꯅꯪꯒꯤ ꯍꯥꯏꯕꯗꯤ ꯅꯪꯒꯤ ꯄꯣꯠꯁꯛꯇꯣ ꯑꯗꯨꯁꯨ ꯑꯣꯟꯅꯔꯤ ꯑꯗꯨꯒ ꯅꯪꯅ ꯌꯦꯛꯄ ꯃꯇꯝꯗ ꯁꯤꯒꯤ ꯃꯑꯣꯡꯁꯦ ꯌꯦꯛꯀꯗꯃꯤꯒꯥ ꯍꯥꯏꯔꯒ ꯐꯖꯅ ꯇꯥꯛꯄꯤꯔꯦꯕꯀꯣ ꯏꯆꯦꯅ ꯑꯗꯨꯃꯥꯏꯅ ꯇꯧꯗꯅ ꯍꯥꯏꯕꯗꯤ ꯏꯆꯦꯗꯨꯒꯤ ꯃꯅꯥꯛꯇ ꯆꯠꯂꯒ ꯑꯩꯅ ꯂꯥꯏ ꯌꯦꯛꯄꯗꯒꯤ ꯆꯪꯗꯕ ꯌꯥꯗꯕ ꯄꯣꯠ ꯂꯥꯏ ꯌꯦꯛꯄꯒꯤ ꯃꯑꯣꯡ ꯁꯨꯃꯥꯏꯅ ꯌꯦꯛꯄ ꯇꯥꯔꯗꯤ ꯑꯁꯤꯒꯤ ꯃꯑꯣꯡꯗ ꯇꯥꯒꯗꯕꯅꯤ ꯇꯨꯔꯤꯁꯤ ꯑꯁꯨꯃꯥꯏꯅ ꯄꯥꯏꯔꯒ ꯍꯥꯏꯕꯗꯤ ꯃꯥꯒꯤ ꯀꯂꯔ ꯁꯪꯕꯒꯤ ꯃꯑꯣꯡꯁꯤꯅ ꯁꯨꯃꯥꯏꯅ ꯁꯦꯠ ꯊꯥꯒꯗꯕꯅꯤ ꯈꯣꯠꯀꯗꯕꯅꯤ ꯍꯥꯏꯕꯗꯣ ꯏꯆꯦꯁꯤꯅ ꯐꯖꯅ ꯑꯩꯉꯣꯟꯗ ꯇꯥꯛꯄꯤꯔꯦꯕ ꯑꯗꯨꯗꯒꯤꯗꯤ ꯑꯩꯅ ꯉꯁꯥꯏ ꯋꯥꯔꯝꯕ ꯍꯥꯏꯕꯗꯤ ꯌꯥꯝ ꯋꯥꯕ ꯑꯩꯅ ꯌꯥꯝ ꯋꯥꯔꯝꯕꯁꯦ ꯈꯔꯗ ꯑꯣꯏꯔꯁꯨ ꯐꯈ꯭ꯔꯦꯕ ꯑꯗꯨꯃꯥꯏꯅ ꯇꯧꯗꯅ ꯑꯩ ꯏꯆꯦꯒꯤ ꯃꯅꯥꯛꯇ ꯆꯠꯂꯒ ꯏꯆꯦꯗꯨꯒꯤ ꯃꯇꯦꯡꯅ ꯑꯩꯅ ꯄꯥꯝꯖꯕ ꯂꯥꯏ ꯌꯦꯛꯄꯗꯣ ꯍꯥꯏꯕꯗꯤ ꯐꯖꯅ ꯑꯗꯨꯝ ꯌꯦꯛꯄ ꯉꯝꯕ ꯑꯃ ꯑꯣꯏꯈꯔꯦ